ꯑꯩꯗꯤ ꯄ꯭ꯔꯦꯁꯔ ꯀꯨꯀꯔ ꯁꯤꯖꯤꯟꯅꯕꯅ ꯍꯦꯟꯅ ꯄꯥꯝꯃꯤ ꯀꯩꯅꯣ ꯍꯥꯏꯕꯗ ꯀꯣꯂꯦꯖ ꯆꯠꯄꯅꯤꯅ ꯈꯔ ꯊꯨꯅ ꯂꯣꯏꯁꯤꯟꯕ ꯄꯥꯝꯃꯤ ꯆꯥꯛ ꯀꯩꯀꯥ ꯑꯦꯟꯁꯥꯡ ꯀꯩꯀꯥꯗꯣ ꯑꯗꯨꯅ ꯄ꯭ꯔꯦꯁꯔ ꯀꯨꯀꯔꯅ ꯍꯦꯟꯅ ꯁꯤꯖꯤꯟꯅꯩ ꯑꯗꯨꯕꯨ ꯍꯥꯎꯍꯟꯅꯤꯡꯉꯗꯤ ꯁꯨꯇꯤꯒꯨꯝꯕ ꯂꯩꯔꯗꯤ ꯑꯗꯨꯝ ꯎꯌꯥꯟꯗ ꯊꯣꯡꯕ ꯑꯦꯟꯁꯥꯡꯅ ꯄꯥꯝꯕ ꯍꯦꯟꯕꯅꯤꯅ ꯑꯗꯨꯗ ꯊꯣꯡꯉꯦ ꯄ꯭ꯔꯦꯁꯔ ꯀꯨꯀꯔꯗ ꯊꯣꯡꯕꯒ ꯎꯌꯥꯟꯗ ꯊꯣꯡꯕꯒ ꯃꯍꯥꯎꯗꯣ ꯌꯥꯝ ꯈꯦꯠꯅꯩ ꯃꯥꯟꯅꯗꯦ ꯑꯗꯨꯕꯨ ꯁꯥꯇ꯭ꯔ ꯑꯩꯈꯣꯏꯒꯤꯗꯤ ꯃꯇꯝ ꯃꯥꯡꯍꯟꯗꯕꯅꯤꯅ ꯃꯥꯡꯍꯜꯂꯣꯏꯗꯕꯅꯤꯅ ꯄ꯭ꯔꯦꯁꯔ ꯀꯨꯛꯀꯔꯗ ꯊꯣꯡꯕꯅ ꯑꯩꯈꯣꯏꯗ ꯀꯥꯟꯅꯕ ꯍꯦꯜꯂꯤ ꯀꯩꯒꯤꯅꯣ ꯍꯥꯏꯕꯗ ꯑꯗꯨꯗꯗꯤ ꯑꯦꯟꯁꯥꯡꯗꯣ ꯊꯨꯅ ꯊꯣꯡꯕ ꯌꯥꯏ ꯃꯇꯝ ꯌꯥꯝ ꯆꯪꯗꯦ ꯎꯌꯥꯟꯗꯨꯗꯤ ꯃꯇꯝ ꯁꯥꯊꯤꯅ ꯍꯦꯟꯅ ꯆꯪꯉꯦ ꯄ꯭ꯔꯦꯁꯔ ꯀꯨꯀꯔꯗ ꯊꯣꯡꯕ ꯊꯣꯡꯕꯗ ꯃꯅꯤꯟꯗ ꯑꯣꯏꯅ ꯑꯌꯥꯝꯕ ꯆꯠꯈꯤ ꯑꯗꯨꯅ ꯃꯍꯥꯎ ꯃꯍꯥꯎꯗꯣ ꯍꯟꯊꯈꯤꯕꯅꯦ ꯑꯗꯨꯒ ꯎꯌꯥꯟꯗꯅ ꯌꯥꯝꯅ ꯇꯞꯅ ꯃꯩ ꯂꯩꯊꯔꯒ ꯃꯇꯝ ꯃꯥꯡꯍꯟꯗꯕꯤꯗ ꯃꯇꯝ ꯈꯤꯇꯪ ꯆꯪꯍꯜꯂꯒ ꯄ꯭ꯔꯦꯁꯔ ꯀꯨꯀꯔꯗꯅ ꯃꯇꯝ ꯃꯥꯡꯕꯗꯣ ꯑꯗꯨꯒꯤ ꯆꯪꯍꯜꯂꯒ ꯊꯣꯡꯕꯅꯦ ꯑꯗꯣ ꯑꯗꯨꯅ ꯍꯥꯎꯕ ꯍꯦꯜꯂꯦ ꯌꯥꯕꯨ ꯌꯥꯔꯗꯤ ꯑꯩ ꯎꯌꯥꯟꯗ ꯊꯣꯡꯕꯈꯛ ꯆꯥꯅꯤꯡꯉꯦ ꯍꯧꯖꯤꯛꯀꯤ ꯃꯇꯝꯗ ꯃꯤꯁꯤꯡꯁꯦ ꯂꯣꯏꯅ ꯊꯕꯛ ꯆꯤꯟꯅꯔꯕꯅꯤꯅ ꯎꯌꯥꯟꯗ ꯊꯣꯡꯅꯗ꯭ꯔꯦ ꯄ꯭ꯔꯦꯁꯔ ꯀꯨꯀꯔꯗꯈꯛ ꯑꯌꯥꯝꯕ ꯊꯣꯡꯅꯔꯦ ꯃꯍꯥꯎ ꯌꯥꯎꯗ꯭ꯔꯁꯨ ꯑꯗꯨꯝ ꯆꯥꯁꯤꯜꯂꯦ